ꯑꯩꯈꯣꯏꯒꯤ ꯈꯨꯡꯒꯪꯗ ꯐꯨꯠꯕꯣꯜ ꯍꯥꯏꯔꯤꯕ ꯃꯁꯥꯟꯅ ꯑꯁꯤ ꯑꯌꯥꯝꯕ ꯀꯃꯜ ꯑꯣꯏꯅ ꯂꯣꯏꯅ ꯁꯥꯟꯅꯩ ꯁꯥꯟꯅꯕꯁꯤ ꯑꯗꯨꯛꯀꯤ ꯃꯇꯤꯛ ꯑꯩꯈꯣꯏ ꯁꯥꯅꯩ ꯑꯗꯨꯒ ꯁꯥꯟꯅꯕ ꯌꯥꯕ ꯑꯩꯈꯣꯏ ꯀꯟꯅ ꯍꯣꯠꯅꯔꯒꯁꯨ ꯌꯥꯝꯅ ꯋꯥꯡꯅ ꯑꯋꯥꯡꯕ ꯊꯥꯛ ꯌꯧꯅ ꯁꯥꯟꯅꯕ ꯉꯝꯗꯕ ꯀꯌꯥ ꯃꯔꯣꯝ ꯌꯥꯎꯋꯤ ꯃꯁꯤꯒꯤ ꯃꯔꯝꯗꯤ ꯑꯩꯈꯣꯏꯒꯤ ꯈꯨꯡꯒꯪ ꯑꯁꯤ ꯑꯩꯈꯣꯏ ꯃꯇꯤꯛ ꯆꯥꯕ ꯒ꯭ꯔꯥꯎꯟ ꯑꯃꯗꯤ ꯃꯇꯤꯛ ꯆꯥꯕ ꯑꯗꯨꯒꯨꯝꯂꯕ ꯐꯨꯠꯕꯣꯜ ꯑꯁꯤꯒꯤ ꯀꯣꯁ ꯂꯩꯇꯕꯅ ꯃꯔꯝ ꯑꯣꯏꯔꯒ ꯑꯃꯗꯤ ꯀꯣꯁꯅ ꯅꯥꯏꯅ ꯁꯥꯟꯅꯗꯕꯅ ꯃꯔꯝ ꯑꯣꯏꯔꯒ ꯑꯗꯨꯒꯨꯝꯂꯕ ꯌꯥꯝꯅ ꯑꯋꯥꯡꯕ ꯊꯥꯛꯇ ꯐꯨꯠꯕꯣꯜ ꯑꯁꯤ ꯁꯥꯟꯅꯕ ꯉꯝꯗꯦ ꯑꯗꯨꯕꯨ ꯂꯣꯀꯦꯜ ꯂꯦꯚꯦꯜꯒꯤ ꯑꯣꯏꯕ ꯗꯤꯁꯇ꯭ꯔꯤꯛꯀꯤ ꯃꯁꯤꯒꯨꯝꯕ ꯈꯔ ꯁꯥꯟꯅꯔꯒ ꯑꯗꯨꯒꯨꯝꯂꯕ ꯑꯐꯕ ꯀꯌꯥ ꯃꯔꯨꯝ ꯁꯦꯝꯒꯠꯄ ꯌꯥꯕ ꯐꯨꯠꯕꯣꯜ ꯃꯁꯥꯟꯅ ꯀꯌꯥ ꯃꯁꯥꯟꯅ ꯑꯁꯤꯗ ꯊꯋꯥꯏ ꯌꯥꯎꯕ ꯑꯃꯗꯤ ꯑꯍꯩꯕ ꯀꯌꯥ ꯑꯃꯁꯨ ꯑꯁꯤꯒꯨꯝꯂꯕ ꯀꯣꯁ ꯅꯥꯏꯗꯕꯅ ꯃꯔꯝ ꯑꯣꯏꯔꯒ ꯑꯃꯗꯤ ꯒ꯭ꯔꯥꯎꯟ ꯃꯇꯤꯛ ꯆꯥꯗꯕ ꯒ꯭ꯔꯥꯎꯟ ꯃꯔꯥꯡ ꯀꯥꯏꯅ ꯂꯩꯇꯕꯅ ꯑꯃꯗꯤ ꯃꯈꯣꯏꯒꯤ ꯕꯦꯛꯒ꯭ꯔꯥꯎꯟꯗ ꯁꯧꯒꯠꯄꯤꯅꯕ ꯃꯈꯣꯏꯕꯨ ꯁꯄꯣꯔꯠ ꯇꯧꯕꯤꯅꯕ ꯃꯔꯥꯡ ꯀꯥꯏꯗꯕꯅ ꯃꯔꯝ ꯑꯣꯏꯔꯒ ꯑꯋꯥꯡꯕ ꯊꯥꯛꯀꯤ ꯌꯧꯅ ꯁꯥꯟꯅꯕ ꯉꯝꯗꯦ ꯑꯗꯨꯅ ꯑꯐꯥꯎꯕ ꯄ꯭ꯂꯦꯌꯥꯔ ꯑꯃ ꯍꯥꯏꯕꯗꯨ ꯑꯣꯏꯕ ꯉꯝꯕ ꯄ꯭ꯂꯦꯌꯥꯔ ꯄꯨꯊꯣꯛꯄ ꯉꯝꯗꯦ